ꯑꯁꯦꯡꯕ ꯊꯧꯗꯣꯛꯁꯤꯡꯗ ꯌꯨꯝꯐꯝ ꯑꯣꯏꯕ ꯑꯩꯅ ꯄꯥꯝꯖꯕ ꯂꯥꯏꯔꯤꯛꯁꯤꯡ ꯂꯩ ꯑꯩꯅ ꯄꯥꯝꯖꯕ ꯂꯥꯏꯔꯤꯛ ꯑꯗꯨꯗꯤ ꯑꯟꯕ꯭ꯔꯣꯀꯟ ꯂꯧꯔꯥ ꯍꯦꯅꯦꯟꯕ꯭ꯔꯥꯟꯅ ꯏꯕꯅꯤ ꯂꯥꯏꯔꯤꯛ ꯑꯁꯤꯗ ꯑꯣꯂꯦꯝꯄꯤꯛꯁꯀꯤ ꯁꯥꯟꯅꯔꯣꯏ ꯑꯃ ꯑꯣꯏꯔꯤꯕ ꯋꯥꯜ ꯋꯥꯔ ꯑꯅꯤꯒꯤ ꯕꯣꯝꯕꯦꯗꯥꯔ ꯑꯣꯏꯔꯛꯈꯤꯕ ꯂꯨꯋꯤꯁ ꯖꯦꯝꯄꯦꯔꯤꯂꯤꯒꯤ ꯁꯤꯡꯊꯥꯅꯤꯡꯉꯥꯏ ꯑꯣꯏꯕ ꯋꯥꯔꯤ ꯂꯤꯔꯤ ꯃꯍꯥꯛ ꯁꯃꯨꯗ꯭ꯔ ꯄꯂꯦꯟ ꯗ ꯁꯣꯛꯂꯕ ꯃꯇꯨꯡꯗ ꯍꯤꯡꯗꯨꯅ ꯂꯩꯈꯤ ꯑꯗꯨꯕꯨ ꯖꯄꯥꯟꯒꯤ ꯂꯥꯟꯃꯤꯁꯤꯡꯅ ꯂꯥꯟꯗꯗꯨꯅ ꯆꯍꯤ ꯀꯌꯥ ꯌꯥꯝꯅ ꯁꯥꯊꯤꯅ ꯂꯥꯟꯗꯥꯗꯨꯅ ꯂꯩꯈꯤ ꯂꯥꯏꯔꯤꯛ ꯑꯁꯤꯕꯨ ꯑꯁꯨꯛ ꯌꯥꯝꯅ ꯊꯝꯊꯤꯕ ꯑꯣꯏꯍꯜꯂꯤꯕꯁꯤ ꯖꯝꯄꯦꯔꯤꯂꯤꯒꯤ ꯊꯥꯖꯕ ꯌꯥꯗꯕ ꯖꯦꯔꯤꯂꯤꯌꯦꯟꯁ ꯑꯃꯁꯨꯡ ꯋꯥꯔꯦꯞ ꯑꯗꯨ ꯈꯛꯇ ꯅꯠꯇꯅ ꯈꯟꯕꯗ ꯋꯥꯕ ꯑꯋꯥꯕ ꯀꯌꯥ ꯀꯔꯛꯇ ꯃꯤꯑꯣꯏꯕꯒꯤ ꯊꯋꯥꯏꯒꯤ ꯃꯁꯛ ꯊꯣꯛꯄ ꯃꯑꯣꯡ ꯃꯇꯧ ꯑꯗꯨꯁꯨꯅꯤ ꯍꯦꯂꯦꯔꯤꯌꯦꯟꯒꯤ ꯌꯥꯝꯅ ꯀꯨꯞꯅ ꯊꯤꯖꯤꯟꯕ ꯑꯃꯁꯨꯡ ꯊꯣꯏꯗꯣꯛ ꯍꯦꯟꯗꯣꯛꯄ ꯋꯥꯔꯤ ꯂꯤꯕꯒꯤ ꯃꯑꯣꯡ ꯑꯁꯤꯅ ꯖꯝꯄꯦꯔꯤꯂꯤꯒꯤ ꯑꯦꯛꯄꯔꯤꯌꯦꯟꯁꯁꯤꯡꯕꯨ ꯋꯥꯈꯜ ꯅꯨꯡꯉꯥꯏꯇꯕ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯃꯑꯣꯡꯗ ꯄꯨꯟꯁꯤꯗ ꯄꯨꯔꯛꯏ ꯑꯇꯣꯞꯄ ꯌꯥꯝꯅ ꯄꯥꯝꯅꯕ ꯑꯃꯗꯤ ꯖꯣꯟ ꯀꯥꯎꯀꯔꯒꯤ ꯏꯟꯇꯨ ꯗ ꯋꯥꯏꯜ ꯍꯥꯏꯔꯤꯕꯁꯤ ꯃꯁꯤꯅ ꯃꯍꯥꯛꯀꯤ ꯅꯨꯡꯉꯥꯏꯕ ꯑꯗꯨ ꯊꯥꯗꯣꯛꯈꯤꯕ ꯅꯍꯥ ꯑꯣꯏꯔꯤꯕ ꯈ꯭ꯔꯤꯁꯇꯣꯐꯔ ꯃꯦꯒ ꯀꯦꯜꯗꯦꯟꯁꯀꯤ ꯑꯆꯨꯝꯕ ꯋꯥꯔꯤ ꯑꯗꯨ ꯐꯣꯡꯗꯣꯛꯂꯤ ꯑꯥꯂꯥꯁꯀꯥꯒꯤ ꯎꯃꯪꯗ ꯂꯧꯕ ꯂꯝ ꯑꯗꯨꯗꯒꯤ ꯍꯤꯡꯅꯕ ꯄꯨꯟꯁꯤ ꯅꯨꯡꯉꯥꯏꯇꯕ ꯑꯔꯣꯏꯕ ꯑꯃ ꯊꯦꯡꯅꯈꯤ ꯂꯥꯏꯔꯤꯛ ꯑꯁꯤꯕꯨ ꯌꯥꯝꯅ ꯄꯨꯛꯅꯤꯡ ꯆꯤꯡꯁꯤꯟꯅꯤꯡꯉꯥꯏ ꯑꯣꯏꯔꯤꯕꯁꯤ ꯃꯦꯛ ꯀꯦꯗꯟꯁꯟꯅꯤꯒꯤ ꯃꯣꯇꯤꯕꯦꯁꯟ ꯑꯃꯁꯨꯡ ꯃꯍꯧꯁꯥꯒꯤ ꯑꯣꯏꯕ ꯃꯤꯠꯌꯦꯡ ꯅꯤꯡ ꯇꯝꯕ ꯐꯪꯅꯕ ꯑꯃꯁꯨꯡ ꯃꯤꯑꯣꯏꯕꯒꯤ ꯊꯧꯅꯥꯒꯤ ꯂꯤꯃꯤꯠꯀꯤ ꯃꯇꯥꯡꯗ ꯊꯣꯔꯛꯄ ꯋꯥꯍꯪꯁꯤꯡ ꯑꯗꯨ ꯊꯤꯖꯤꯟꯕꯅꯤ ꯄ꯭ꯔꯥꯎꯐꯀꯤ ꯌꯥꯝꯅ ꯀꯨꯞꯂꯕ ꯊꯤꯖꯤꯟꯈꯤꯕ ꯑꯦꯀ꯭ꯔꯥꯎꯟ ꯑꯁꯤꯅ ꯃꯦꯀꯦꯗꯅꯟꯁꯤꯟꯒꯤ ꯃꯑꯣꯡ ꯃꯇꯧ ꯑꯃꯁꯨꯡ ꯃꯍꯥꯛꯀꯤ ꯂꯥꯏꯅꯤꯡ ꯂꯝꯕꯤꯗ ꯋꯥꯀꯠꯈꯤꯕ ꯐꯤꯕꯝꯁꯤꯡꯒꯤ ꯃꯇꯥꯡꯗ ꯋꯥꯈꯜ ꯈꯟꯕ ꯉꯝꯍꯜꯂꯤ ꯊꯣꯃꯥꯁ ꯀꯦꯂꯤꯅ ꯏꯕ ꯁꯤꯟꯗꯔꯒꯤ ꯂꯤꯁ ꯑꯁꯤꯁꯨ ꯑꯩꯒꯤ ꯂꯤꯁꯇ ꯌꯥꯝꯅ ꯋꯥꯡꯏ ꯃꯁꯤꯗ ꯖꯔꯃꯅꯤꯒꯤ ꯂꯂꯣꯟ ꯏꯇꯤꯛꯀꯤ ꯃꯤꯑꯣꯏ ꯑꯃ ꯑꯣꯏꯔꯤꯕ ꯑꯁꯣꯀꯔ ꯁꯤꯟꯗꯔꯒꯤ ꯑꯆꯨꯝꯕ ꯋꯥꯔꯤ ꯂꯤꯔꯤ ꯃꯍꯥꯛꯅ ꯍꯣꯂꯣꯀꯣꯁꯇꯤꯛꯀꯤ ꯃꯇꯥꯡꯗ ꯖꯨꯗꯤꯁꯔꯒꯤ ꯔꯤꯐ꯭ꯔꯦꯟꯁ ꯂꯤꯁꯤꯡ ꯑꯃ ꯍꯦꯟꯅ ꯃꯍꯥꯛꯀꯤ ꯐꯦꯛꯁꯇꯔꯤꯁꯤꯡꯗ ꯊꯕꯛ ꯄꯤꯗꯨꯅ ꯐꯦꯛꯇꯔꯤꯁꯤꯡꯗ ꯊꯕꯛ ꯄꯤꯗꯨꯅ ꯀꯟꯕꯤꯈꯤ ꯂꯥꯏꯔꯤꯛꯁꯤꯡ ꯑꯁꯤꯕꯨ ꯑꯁꯨꯛ ꯌꯥꯝꯅ ꯇꯝꯊꯤꯕ ꯑꯣꯏꯍꯜꯂꯤꯕꯁꯤ ꯁꯤꯟꯗꯔꯒꯤ ꯃꯑꯣꯡ ꯃꯇꯧꯒꯤ ꯃꯣꯔꯦꯜ ꯀꯝꯄꯅꯤ ꯑꯣꯏꯕ ꯑꯃꯁꯨꯡ ꯑꯇꯣꯞꯄꯁꯤꯡꯕꯨ ꯀꯟꯕꯤꯅꯕ ꯏꯆꯝ ꯆꯝꯕ ꯃꯤꯑꯣꯏꯁꯤꯡꯅ ꯃꯈꯣꯏꯒꯤ ꯄꯨꯟꯁꯤꯕꯨ ꯈꯨꯗꯣꯡꯊꯤꯕ ꯅꯪꯍꯟꯅꯕ ꯃꯑꯣꯡ ꯃꯇꯧ ꯑꯗꯨꯅꯤ ꯀꯦꯂꯤꯅꯤꯒꯤ ꯁꯛꯇꯤ ꯂꯧꯔꯕ ꯋꯥꯔꯤ ꯑꯁꯤꯅ ꯈ꯭ꯋꯥꯏꯗꯒꯤ ꯑꯃꯝꯕ ꯃꯇꯝꯗ ꯊꯣꯔꯛꯈꯤꯕ ꯊꯧꯅꯥ ꯑꯃꯁꯨꯡ ꯃꯤꯅꯨꯡꯁꯤꯒꯤ ꯑꯆꯝꯕ ꯊꯕꯛꯁꯤꯡ ꯑꯗꯨ ꯃꯉꯥꯜꯗ ꯄꯨꯔꯛꯏ ꯂꯥꯏꯔꯤꯛꯁꯤꯡ ꯑꯁꯤꯅ ꯑꯩꯉꯣꯟꯗ ꯁꯣꯛꯍꯜꯂꯤ ꯃꯔꯝꯗꯤ ꯃꯈꯣꯏꯅ ꯃꯤꯑꯣꯏꯕꯒꯤ ꯊꯥꯋꯥꯏꯒꯤ ꯂꯥꯟꯊꯦꯡꯅꯕꯗ ꯋꯥꯕ ꯃꯤꯅꯤꯡꯁꯤꯒꯤ ꯁꯛꯇꯤ ꯑꯃꯁꯨꯡ ꯃꯤꯑꯣꯏꯕꯒꯤ ꯃꯍꯧꯁꯥꯒꯤ ꯀꯝꯄ꯭ꯂꯦꯟꯁꯤꯡꯒꯤ ꯃꯇꯥꯡꯗ ꯋꯥꯈꯜꯂꯣꯟꯁꯤꯡ ꯄꯤꯔꯤ ꯃꯈꯣꯏꯅ ꯑꯩꯈꯣꯏ ꯈꯨꯗꯤꯡꯃꯛꯀꯤ ꯃꯅꯨꯡꯗ ꯑꯆꯧꯕ ꯐꯠꯇꯕ ꯑꯃꯁꯨꯡ ꯑꯆꯧꯕ ꯑꯐꯕ ꯑꯅꯤꯃꯛꯀꯤ ꯀꯦꯄꯥꯁꯤꯇꯤ ꯑꯃꯁꯨꯡ ꯑꯋꯥꯕ ꯇꯥꯔꯕ ꯃꯇꯝꯗ ꯑꯩꯈꯣꯏꯅ ꯈꯟꯅꯕꯁꯤꯡ ꯑꯗꯨ ꯅꯤꯡꯁꯤꯡꯍꯜꯂꯤ ꯃꯁꯤꯗ ꯅꯠꯇꯅ ꯃꯈꯣꯏꯅ ꯃꯔꯨ ꯑꯣꯏꯕ ꯄꯨꯋꯥꯔꯤꯒꯤ ꯊꯧꯗꯣꯛꯁꯤꯡ ꯑꯃꯁꯨꯡ ꯃꯈꯣꯏꯒꯤ ꯋꯥꯔꯤꯁꯤꯡ ꯅꯤꯡꯁꯤꯡꯕ ꯑꯃꯁꯨꯡ ꯏꯀꯥꯏ ꯈꯨꯝꯅꯕ ꯎꯠꯄ ꯌꯥꯕ ꯃꯤꯑꯣꯏꯁꯤꯡꯗ ꯃꯉꯥꯜ ꯄꯤꯔꯤ ꯑꯆꯨꯝꯕ ꯋꯥꯔꯤꯁꯤꯡ ꯑꯁꯤꯗ ꯑꯩꯈꯣꯏ ꯏꯁꯥꯕꯨ ꯂꯨꯞꯆꯗꯨꯅ ꯃꯤꯑꯣꯏꯕꯒꯤ ꯑꯦꯛꯁꯄꯔꯤꯑꯦꯟꯁꯁꯤꯡ ꯑꯃꯁꯨꯡ ꯑꯩꯈꯣꯏꯒꯤ ꯑꯀꯣꯏꯕꯗ ꯂꯩꯔꯤꯕ ꯃꯥꯂꯦꯝ ꯑꯁꯤꯒꯤ ꯃꯇꯥꯡꯗ ꯍꯦꯟꯅ ꯅꯤꯡꯊꯤꯅ ꯈꯥꯡꯕ ꯉꯝꯃꯤ